ꯍꯟꯗꯛ ꯗꯦꯠ ꯐꯣꯔꯒꯤ ꯗꯤꯋꯥꯂꯤ ꯑꯣꯐꯔꯗ ꯑꯃꯖꯣꯟꯗꯒꯤ ꯂꯩꯖꯕꯅꯤ ꯑꯁꯤꯒꯤ ꯍꯦꯃꯔꯒꯤ ꯄ꯭ꯔꯗꯛꯁꯦ ꯁꯦꯠ ꯑꯣꯏꯅ ꯂꯥꯛꯆꯩ ꯃꯣꯏꯁꯦ ꯑꯃꯅ ꯑꯆꯧꯕ ꯑꯃ ꯑꯗꯨꯒ ꯑꯃꯅ ꯃꯆꯥ ꯑꯃ ꯑꯃꯅ ꯐꯥꯏꯞ ꯀꯦꯖꯤꯒꯤ ꯑꯃꯅ ꯐꯣꯔ ꯀꯦꯖꯤꯒꯤ ꯁꯤꯒꯤꯁꯤꯗ ꯑꯩꯈꯣꯏ ꯐꯥꯏꯞ ꯀꯦꯖꯤꯗꯨꯗꯤ ꯑꯩꯈꯣꯏ ꯃꯈꯣꯛꯇꯣ ꯌꯥꯝꯅ ꯁꯥꯡꯂ ꯈꯣꯠꯂꯒ ꯃꯣꯏꯒꯤ ꯍꯦꯟꯗꯜꯒꯗꯣ ꯄꯦꯗꯦꯠ ꯑꯣꯏꯔꯒ ꯌꯥꯝꯅ ꯅꯨꯡꯉꯥꯏ ꯄꯥꯏꯕ ꯈꯣꯠꯄ ꯊꯥꯕꯗꯁꯨ ꯌꯥꯝꯅ ꯕꯥꯏꯕ꯭ꯔꯦꯠ ꯇꯧꯕ ꯑꯣꯏꯗꯦ ꯑꯗꯨꯒ ꯑꯩꯈꯣꯏꯒꯤ ꯐꯣꯔ ꯀꯦꯖꯤꯁꯤꯅ ꯈꯤꯇꯪꯗꯪ ꯑꯩꯈꯣꯏꯒꯤ ꯃꯈꯪꯡ ꯃꯈꯣꯛꯇꯣ ꯇꯦꯟꯇꯛ ꯇꯥꯏ ꯑꯗꯨꯒ ꯌꯥꯝꯅ ꯅꯨꯡꯡꯥꯏꯕ ꯍꯥꯏꯗꯣ ꯑꯣꯏ ꯑꯁꯤꯒꯤꯁꯦ ꯍꯣꯝ ꯇꯨꯜꯒꯤ ꯑꯣꯏꯅ ꯌꯨꯝꯗ ꯁꯤꯖꯤꯟꯅꯕꯒꯤ ꯑꯣꯏꯅꯗꯤ ꯌꯥꯝꯅ ꯔꯦꯀꯃꯦꯟ ꯇꯧꯅꯤꯡꯏ ꯄꯣꯠꯁꯦ ꯄ꯭ꯔꯗꯛꯁꯦ ꯍꯥꯏꯕꯗꯤ ꯑꯣꯐꯔꯁꯨ ꯂꯩ ꯂꯩꯕꯅꯤꯅ ꯌꯥꯝꯅ ꯍꯣꯡꯅ ꯐꯪꯏ ꯐꯤꯐꯇꯤ ꯄꯔꯁꯦꯟ ꯃꯨꯛꯀꯤ ꯆꯥꯡꯗ ꯑꯣꯐꯔ ꯂꯩ ꯑꯗ ꯌꯥꯝꯅ ꯍꯣꯡꯅ ꯐꯪꯕꯅꯤꯅ ꯄ꯭ꯂꯁ ꯑꯩꯈꯣꯏ ꯄ꯭ꯔꯗꯛꯁꯤꯁꯨ ꯌꯥꯝꯅ ꯅꯨꯡꯉꯥꯏꯕꯅꯤꯅ ꯑꯩ ꯔꯦꯀꯃꯦꯟ ꯌꯥꯝꯅ ꯇꯧꯅꯤꯡꯏ